ꯃꯅꯤꯄꯨꯔꯤ ꯂꯣꯟ ꯑꯁꯤ ꯑꯩꯒꯤ ꯄꯣꯛꯅꯐꯝ ꯂꯝꯗꯝ ꯑꯣꯏꯕ ꯑꯃꯗꯤ ꯑꯩꯍꯥꯛꯅ ꯄꯣꯛꯄꯗꯒꯤ ꯁꯤꯖꯤꯟꯅꯔꯛꯄ ꯂꯣꯟ ꯑꯣꯏꯕꯅꯤꯅ ꯑꯇꯣꯞꯄ ꯃꯔꯣꯟꯁꯤꯡꯗꯒꯤꯁꯨ ꯑꯩꯅ ꯁꯤꯅ ꯌꯥꯝꯅ ꯍꯦꯟꯅ ꯅꯨꯡꯉꯥꯏꯑꯅ ꯈꯟꯖꯩ ꯑꯩꯈꯣꯏꯁꯨ ꯑꯩꯈꯣꯏꯒꯤ ꯃꯅꯤꯄꯨꯔꯤ ꯂꯣꯟ ꯑꯁꯤꯅ ꯃꯌꯥꯝꯗꯒꯤ ꯈ꯭ꯋꯥꯏꯗꯒꯤ ꯍꯦꯟꯅ ꯅꯨꯡꯉꯥꯏꯑꯅ ꯈꯟꯖꯩ ꯑꯗꯨꯕꯨ ꯑꯇꯣꯞ ꯑꯇꯣꯞꯄ ꯂꯣꯟꯁꯤꯡꯁꯨ ꯃꯁꯥ ꯃꯁꯥꯅ ꯂꯣꯏꯅꯃꯛ ꯅꯨꯡꯉꯥꯏꯑꯅ ꯈꯟꯖꯔꯝꯒꯅꯤ ꯑꯗꯨꯕꯨ ꯑꯦꯅꯤ ꯍꯤꯔꯝ ꯈꯨꯗꯤꯡꯃꯛꯇ ꯄ꯭ꯔꯅꯥꯎꯟꯁꯦꯁꯟ ꯑꯃ ꯑꯃ ꯈꯨꯗꯤꯡꯃꯛꯇ ꯃꯅꯤꯄꯨꯔꯤ ꯂꯣꯟꯁꯤꯅ ꯈ꯭ꯋꯥꯏꯗꯒꯤ ꯅꯨꯡꯉꯥꯏꯕ ꯂꯣꯟꯅꯤ ꯍꯥꯏꯅ ꯈꯟꯖꯩ